ꯀꯥꯛꯆꯤꯡ ꯔꯦꯁꯇꯨꯔꯦꯟ ꯑꯣꯏꯕꯤꯔꯕ ꯅꯠꯇ꯭ꯔꯣ ꯏꯃꯥꯅꯕ ꯈꯔ ꯏꯝꯐꯥꯜ ꯂꯣꯝꯗꯒꯤ ꯂꯥꯛꯏ ꯑꯗꯨꯒ ꯅꯪꯒꯤ ꯑꯦꯗ꯭ꯔꯦꯁꯁꯤ ꯑꯗꯨꯝ ꯑꯩꯅ ꯒꯨꯒꯨꯜ ꯃꯦꯞꯇ ꯀꯩꯅꯣ ꯇꯧꯔꯒ ꯊꯥꯕꯤꯕ ꯌꯥꯒꯗ꯭ꯔꯥ ꯍꯥꯏꯕꯒꯤ ꯑꯩꯅ ꯀꯩꯅꯣ ꯇꯧꯔꯛꯆꯕꯅꯤ